ꯑꯩꯅ ꯐꯦꯁꯕꯨꯛ ꯅꯠꯇ꯭ꯔꯒ ꯏꯟꯁꯇꯥꯒ꯭ꯔꯥꯝꯗꯤ ꯁꯤꯖꯤꯟꯅꯩ ꯑꯗꯨꯕꯨ ꯑꯩ ꯇ꯭ꯌꯨꯇ꯭ꯔꯗꯤ ꯁꯤꯖꯤꯟꯅꯗꯦ ꯑꯗꯨꯕꯨ ꯑꯩꯅ ꯐꯦꯁꯕꯨꯛ ꯑꯁꯤ ꯄꯥꯎ ꯑꯃ ꯅꯠꯇ꯭ꯔꯒ ꯏꯔꯥꯡ ꯌꯦꯡꯅꯕꯒꯤꯗꯃꯛ ꯐꯦꯁꯕꯨꯛ ꯅꯠꯇ꯭ꯔꯒ ꯏꯟꯁꯇ꯭ꯔꯒ꯭ꯔꯥꯝ ꯑꯁꯤ ꯍꯥꯡꯈꯤꯕ ꯅꯠꯇꯦ ꯑꯗꯨꯕꯨ ꯑꯩꯈꯣꯏꯅ ꯐꯦꯁꯕꯨꯛ ꯅꯠꯇ꯭ꯔꯒ ꯏꯟꯁꯇꯥꯒ꯭ꯔꯥꯝꯗꯒꯤ ꯂꯝꯗꯝ ꯑꯁꯤꯗ ꯊꯣꯛꯄ ꯏꯔꯥꯡꯁꯤꯡ ꯄꯥꯎꯁꯤꯡꯇ ꯅꯠꯇꯅ ꯑꯇꯣꯞꯄ ꯂꯝꯗ ꯊꯣꯛꯄ ꯄꯥꯎꯁꯤꯡꯁꯨ ꯈꯪꯕ ꯉꯝꯃꯤ ꯈꯨꯗꯝ ꯑꯣꯏꯅ ꯍꯥꯏꯔꯕꯗ ꯄꯦꯂꯦꯁꯇꯥꯏꯟꯗ ꯊꯣꯛꯄ ꯏꯔꯥꯡꯁꯤꯡ ꯈꯨꯗꯛꯇ ꯈꯪꯕ ꯉꯝꯃꯤ ꯃꯅꯤꯄꯨꯔꯒꯤ ꯃꯐꯝ ꯃꯅꯤꯄꯨꯔꯒꯤ ꯃꯐꯝ ꯀꯌꯥꯗ ꯊꯣꯛꯂꯤꯕ ꯏꯔꯥꯡꯁꯤꯡꯁꯨ ꯈꯪꯕ ꯉꯝꯃꯤ ꯑꯩꯈꯣꯏꯒꯤ ꯏꯃꯨꯡꯒꯤ ꯃꯤꯑꯣꯏꯁꯤꯡꯅꯁꯨ ꯑꯩꯅ ꯈꯪꯗꯕ ꯄꯥꯎꯁꯤꯡ ꯊꯥꯔꯛꯇꯨꯅ ꯈꯪꯕ ꯌꯥꯎꯏ ꯑꯩꯈꯣꯏꯀꯤ ꯃꯤ ꯑꯌꯥꯝꯕ ꯂꯣꯏꯅ ꯐꯦꯁꯕꯨꯛ ꯏꯟꯁꯇ꯭ꯔꯥꯒ꯭ꯔꯥꯝ ꯁꯤꯖꯤꯟꯅꯩ ꯑꯃꯗꯤ ꯐꯪꯕ ꯄꯥꯎ ꯈꯨꯗꯤꯡꯃꯛ ꯑꯆꯨꯝꯕ ꯄꯥꯎꯗꯤ ꯑꯣꯏꯗꯦ ꯈꯨꯗꯛꯇ ꯂꯥꯏꯐ ꯅꯠꯇ꯭ꯔꯒ ꯕꯤꯗꯤꯑꯣ ꯍꯥꯡꯂꯒ ꯊꯥꯒꯠꯂꯛꯄ ꯄꯥꯎꯁꯤꯡꯗꯨ ꯑꯆꯨꯝꯕ ꯄꯥꯎꯅꯤ ꯍꯥꯏꯅ ꯑꯩꯅ ꯈꯜꯂꯤ ꯑꯗꯨꯒ ꯑꯅꯤ ꯑꯃꯅ ꯋꯥꯔꯤ ꯑꯣꯏꯅ ꯂꯤꯗꯨꯅ ꯇꯝꯂꯛꯄ ꯄꯥꯎꯁꯤꯡꯗꯤ ꯑꯔꯥꯟꯕ ꯄꯥꯎꯁꯨ ꯑꯗꯨꯃꯛ ꯌꯥꯎꯏ ꯑꯩꯈꯣꯏꯅ ꯃꯨꯟꯅ ꯈꯟꯊꯗꯨꯅ ꯄꯥꯎꯁꯤꯡꯕꯨ ꯌꯦꯡꯕ ꯗ꯭ꯔꯀꯥꯔ ꯑꯣꯏ ꯍꯥꯏꯅ ꯑꯩꯅ ꯈꯜꯂꯤ